ꯑꯩꯈꯣꯏꯅ ꯍꯧꯖꯤꯛꯁꯤ ꯑꯍꯜ ꯑꯣꯏꯔꯕ ꯍꯥꯏꯕꯗꯤ ꯁꯦꯅꯤꯌꯔ ꯁꯤꯇꯤꯖꯟ ꯆꯤꯡꯉꯕ ꯆꯍꯤ ꯍꯨꯝꯐꯨꯒꯤ ꯃꯊꯛꯇ ꯂꯩꯔꯕ ꯑꯣꯏꯕ ꯃꯔꯝꯅ ꯏꯁꯩꯖꯤ ꯐꯣꯛ ꯁꯣꯡꯒꯨꯝꯕ ꯙꯔꯃꯒ ꯂꯥꯏꯤꯡ ꯂꯥꯏꯁꯣꯜꯒ ꯃꯔꯤ ꯂꯩꯅꯕ ꯏꯁꯩꯅ ꯈꯔ ꯍꯦꯟꯅ ꯇꯥꯖꯅꯤꯡꯉꯤ ꯃꯔꯝꯗꯤ ꯑꯍꯜ ꯑꯣꯏꯁꯜꯂꯛꯄ ꯍꯥꯏꯕꯁꯦ ꯂꯥꯏꯅꯤꯡ ꯂꯝꯕꯤꯔꯣꯝꯗ ꯈꯔ ꯅꯛꯁꯜꯂꯛꯄꯅꯤꯅ ꯑꯗꯨꯒꯨꯝꯕ ꯂꯥꯏꯅꯤꯡ ꯂꯝꯕꯤꯒ ꯃꯔꯤ ꯂꯥꯅꯕ ꯐꯣꯛ ꯁꯣꯡ ꯑꯗꯨꯅ ꯍꯦꯟꯅ ꯈꯔ ꯇꯥꯖꯕ ꯄꯥꯝꯖꯩ